ꯍꯜꯂꯣ ꯄꯥꯅꯤ ꯑꯩꯗꯣ ꯍꯧꯖꯤꯛꯇꯣ ꯀꯩꯅꯣꯒꯤ ꯏꯟꯇ꯭ꯔꯕ꯭ꯌꯨ ꯑꯃꯒꯤ ꯊꯥꯡꯃꯩꯕꯟꯗ ꯆꯠꯀꯗꯕꯅꯦꯕꯀꯣ ꯑꯗꯨꯗ ꯊꯤꯟꯕꯤꯅꯕꯁꯨ ꯀꯅꯥꯝ ꯂꯩꯇ꯭ꯔꯕ ꯑꯗꯨ ꯅꯪ ꯁꯨꯝ ꯈꯪꯕ ꯀꯦꯞ ꯗ꯭ꯔꯥꯏꯕꯔꯒꯨꯝꯕ ꯂꯩꯒꯗ꯭ꯔꯥ ꯏꯝꯐꯥꯜ ꯀꯦꯞꯇꯣ ꯐꯩ ꯍꯥꯏꯔꯒꯗꯤ ꯍꯣꯏ ꯑꯗꯨꯗꯣ ꯑꯝꯇꯪ ꯕꯨꯛ ꯇꯧꯕꯤꯔꯛꯑꯣ ꯅꯪꯅ ꯑꯣꯏꯔꯁꯨ ꯑꯗꯨꯒꯤꯁꯨ ꯅꯠꯇꯕꯤꯗ ꯑꯩꯗꯣ ꯏꯊꯟꯗ ꯆꯠꯄꯅꯤꯅ ꯁꯨꯝ ꯅꯨꯡꯉꯥꯏꯇꯕ ꯑꯗꯨꯗꯨꯒꯤ ꯁꯨꯝ ꯗ꯭ꯔꯥꯏꯕꯔ ꯃꯑꯣꯡꯗꯣ ꯅꯪꯅ ꯈꯪꯕ ꯈꯔꯗ ꯑꯝꯇ ꯍꯥꯏꯕꯤꯔꯛꯑꯣ ꯍꯥꯏꯕꯗꯤ ꯉꯥꯎꯁꯤꯟꯅꯕ ꯁꯨꯝ ꯀꯥꯔꯟꯒꯨꯝꯕ ꯇꯥꯒꯟꯒꯗꯕ ꯂꯩꯗꯅ ꯑꯗꯨ ꯅꯨꯄꯤ ꯏꯊꯟꯇ ꯆꯠꯄꯅꯤꯅ ꯅꯨꯡꯉꯥꯏꯇꯕ ꯑꯗꯨꯗꯨꯒꯤ ꯍꯣꯏ ꯅꯪ ꯑꯗꯨꯝ ꯄꯥꯎ ꯍꯥꯏꯕꯤꯔꯛꯑꯣ ꯌꯥꯔꯦ